ꯈꯨꯡꯒꯪ ꯑꯃꯗ ꯈꯨꯎ ꯅꯥꯕꯒꯤ ꯂꯥꯌꯦꯡꯕꯁꯦ ꯑꯩꯈꯣꯏꯅ ꯑꯌꯥꯝꯕ ꯃꯇꯝꯗ ꯏꯁꯤꯡ ꯑꯁꯥꯕ ꯐꯤꯗ ꯃꯅꯤꯟ ꯀꯥꯍꯜꯂ ꯀꯥꯟꯗ ꯈꯨꯨꯎꯗꯣ ꯑꯗ ꯇꯞꯅ ꯇꯞꯅ ꯊꯝꯕꯤꯔꯒ ꯃꯥꯒꯤ ꯑꯅꯥꯕꯗꯣ ꯑꯁꯥꯕꯗꯣ ꯐꯥꯎꯍꯜꯂ ꯀꯥꯟꯗ ꯑꯩꯈꯣꯏꯒꯤ ꯃꯅꯤꯜꯗꯣ ꯑꯗꯨꯃꯥꯏꯅ ꯌꯩꯕꯁꯨ ꯌꯥꯎꯋꯦ ꯑꯗꯨꯒ ꯊꯥꯎ ꯊꯨꯝ ꯊꯥꯎꯒꯨꯝꯕ ꯇꯩꯔ ꯀꯥꯟꯗ ꯃꯁꯥꯁ ꯇꯧꯕꯤꯕ ꯑꯗꯨꯒ